ꯍꯜꯂꯣ ꯃꯥꯅꯦ ꯀꯅꯥꯅꯣ ꯐꯣꯟ ꯅꯝꯕꯔꯁꯤ ꯁꯦꯞ ꯇꯧꯔꯝꯗ꯭ꯔꯕ

ꯅꯨꯡꯉꯥꯏꯔꯤꯕꯣ ꯅꯨꯡꯉꯥꯏꯔꯤꯌꯦ ꯆꯥꯛꯇꯤ ꯆꯥꯔꯕꯣ ꯆꯥꯛ ꯆꯥꯗ꯭ꯔꯤꯌꯦ ꯑꯩꯗꯤ ꯑꯩꯈꯣꯏ ꯃꯥꯅ ꯊꯣꯡꯉꯤ ꯅꯪꯗꯤ ꯀꯔꯤ ꯑꯦꯟꯁꯥꯡ ꯆꯥꯔꯒꯦ ꯀꯔꯤ ꯂꯩꯔꯒꯦ ꯌꯥꯝ ꯊꯥꯖꯗꯅ ꯐꯣꯟ ꯇꯧꯔꯛꯏꯁꯤꯕꯣ ꯀꯩꯁꯨ ꯍꯣꯠꯅꯗꯦꯗ ꯍꯧꯖꯤꯛꯀꯥꯟ ꯁ꯭ꯀꯨꯜ ꯑꯃ ꯄꯨꯕ ꯌꯥꯎꯒꯦ ꯇꯧꯔꯤ ꯅꯪꯗꯤ

ꯍꯥꯏꯅꯒꯤꯕꯅꯤ

ꯄꯨꯡ ꯀꯌꯥ ꯑꯗꯥꯏꯗ ꯑꯣꯏꯗꯣꯏꯅꯣ ꯑꯣ ꯆꯠꯂ ꯂꯣꯏꯔꯦ ꯀꯩꯅꯣ ꯑꯗꯨꯗꯤ ꯀꯅꯥ ꯀꯅꯥ ꯆꯠꯁꯦ ꯍꯥꯏꯅꯣ ꯑꯣ ꯌꯥꯏꯌꯦ ꯌꯥꯏꯌꯦ ꯀꯩꯁꯨ ꯀꯥꯏꯗꯦ ꯆꯠꯂꯦ ꯃꯔꯛ ꯃꯔꯛꯇ ꯕꯣꯏꯗꯣ ꯁꯥꯟꯅꯕꯁꯨ ꯑꯗꯨꯝ ꯃꯔꯛ ꯃꯔꯛꯇ ꯆꯠꯂꯦ ꯅꯪꯗꯤ ꯑꯣ ꯂꯥꯛꯑꯣ ꯏꯁꯥꯁꯦ ꯁꯥꯟꯅꯔꯨꯔꯒꯅ ꯈꯔ ꯅꯨꯡꯉꯥꯏꯗꯅ ꯑꯩꯗꯤ ꯑꯗꯨꯝ ꯑꯌꯥꯝꯕꯅ ꯅꯨꯡꯇꯤꯒꯤꯗꯤ ꯆꯠꯂꯦ ꯅꯨꯃꯤꯗꯥꯡꯋꯥꯏꯔꯝꯗꯣ ꯑꯗꯣ ꯃꯔꯛ ꯃꯔꯛꯇꯕꯨꯗꯤ ꯊꯕꯛ ꯂꯩꯔꯗꯤ ꯆꯠꯇꯕ ꯌꯥꯎꯋꯦ ꯑꯣ ꯑꯣ

ꯑꯣ ꯍꯣꯏ ꯌꯥꯏꯌꯦ ꯇꯥꯛꯂꯛꯀꯦ ꯑꯩꯈꯣꯏ ꯃꯥꯅ ꯊꯣꯡꯉꯤꯌꯦ ꯑꯩꯗꯤ ꯍꯧꯖꯤꯛꯀꯥꯟꯁꯤꯕꯨ ꯀꯔꯤ ꯀꯔꯤ ꯇꯧꯔꯤꯒꯦ ꯌꯨꯝꯗ

ꯑꯣ ꯑꯗꯨꯗꯤ ꯀꯩꯅꯣꯗꯒꯤ ꯆꯠꯄ ꯍꯧꯔꯁꯦ ꯍꯣꯏ ꯍꯣꯏ ꯎꯝ ꯊꯝꯃꯒꯦ ꯊꯝꯃꯒꯦ ꯑꯗꯨꯗꯤ